ꯑꯩꯅ ꯗꯨꯀꯥꯟꯗꯒꯤ ꯖꯦꯀꯦꯠ ꯑꯃ ꯂꯩꯔꯨꯏ ꯖꯦꯀꯦꯠ ꯑꯗꯨ ꯖꯤꯟ ꯖꯦꯀꯦꯠꯅꯤ ꯃꯁꯤ ꯑꯩꯅ ꯂꯩꯔꯨꯕ ꯗꯨꯀꯥꯟꯒꯤ ꯃꯐꯝ ꯑꯗꯨ ꯕꯖꯥꯔꯗꯒꯤ ꯂꯩꯕꯅꯤ ꯑꯗꯨꯒ ꯖꯤꯀꯦꯠ ꯑꯁꯤ ꯌꯥꯝꯅ ꯐꯠꯇꯦ ꯑꯗꯨꯒ ꯖꯤꯀꯦꯠ ꯑꯁꯤ ꯃꯍꯥꯛꯀꯤ ꯐꯔ ꯌꯥꯎꯏ ꯐꯔꯗꯨꯁꯨ ꯀꯦꯜꯂꯛꯏ ꯑꯗꯨꯒ ꯖꯦꯀꯦꯠ ꯑꯁꯤ ꯃꯥꯒꯤ ꯂꯥꯏꯅꯤꯡ ꯁꯤꯂꯥꯏ ꯇꯧꯕ ꯑꯗꯨꯁꯨ ꯂꯣꯏꯅ ꯍꯟꯇꯣꯔꯛꯏ ꯖꯤꯀꯦꯠ ꯑꯁꯤ ꯑꯩꯅ ꯐꯒꯗ꯭ꯔꯅ ꯂꯩꯔꯨꯕꯅꯤ ꯑꯗꯨꯕꯨ ꯖꯤꯀꯦꯠ ꯑꯁꯤ ꯐꯔꯝꯗ꯭ꯔꯦ ꯑꯗꯨꯒ ꯖꯤꯟ ꯖꯦꯀꯦꯠ ꯑꯗꯨ ꯃꯥꯒꯤ ꯂꯪ ꯑꯗꯨ ꯂꯣꯏ ꯍꯟꯗꯣꯛꯑꯦ ꯍꯟꯗꯣꯛꯑꯕꯅꯤꯅ ꯂꯤꯠꯄꯗꯁꯨ ꯐꯖꯗ꯭ꯔꯦ ꯐꯖꯗꯕ ꯄꯣꯠ ꯑꯣꯏꯔꯕꯅꯤꯅ ꯖꯤꯀꯦꯠ ꯑꯁꯤ ꯑꯩꯅ ꯌꯥꯝꯅ ꯂꯤꯠꯄꯗ ꯅꯨꯡꯉꯥꯏꯇ꯭ꯔꯦ